ꯑꯩꯅ ꯔꯦꯗ ꯗꯤꯂꯤꯚꯔꯤꯒꯤꯗ ꯑꯆꯥ ꯑꯊꯛ ꯈꯔ ꯑꯇꯣꯞ ꯄꯦꯠ ꯁꯦꯠ ꯇꯧꯈꯤꯕꯗꯨ ꯑꯩ ꯏꯃꯥꯔꯖꯦꯟꯁꯤ ꯊꯕꯛ ꯑꯃ ꯂꯥꯛꯇꯅ ꯌꯥꯔꯔꯣꯏ ꯑꯩ ꯃꯈꯣꯏꯒꯤ ꯋꯦꯞ ꯁꯥꯏꯠ ꯑꯦꯞꯁꯁꯤꯗ ꯆꯪꯉꯒ ꯀꯦꯟꯁꯦꯟ ꯇꯧꯕ ꯇꯥꯔꯦ